ꯑꯩꯈꯣꯏ ꯃꯅꯤꯄꯨꯔꯒꯤ ꯂꯣꯟꯊꯩ ꯂꯣꯟ ꯍꯥꯏꯔꯒꯗꯤꯀꯣ ꯑꯩꯈꯣꯏꯒꯤ ꯀꯛꯆꯤꯡꯁꯤꯗ ꯉꯥꯡꯅꯔꯤꯕꯁꯦ ꯃꯔꯣꯟ ꯈꯣꯏꯌꯦ ꯃꯅꯤꯄꯨꯔꯗ ꯂꯩꯔꯤꯕ ꯈꯨꯗꯤꯡꯃꯛꯁꯦ ꯂꯣꯏꯅ ꯃꯅꯤꯄꯨꯔꯤꯗꯤ ꯉꯥꯡꯉꯤ ꯑꯗꯔꯁ ꯑꯇꯣꯞꯄ ꯇ꯭ꯔꯥꯏꯕꯦꯜ ꯑꯀꯣꯏꯕꯗ ꯇꯥꯔꯤꯕꯁꯤꯡꯁꯤꯒꯤꯕꯨꯗꯤ ꯃꯣꯏꯒꯤ ꯃꯣꯏꯒꯤ ꯇꯣꯉꯥꯟꯕ ꯃꯔꯣꯟꯗꯤ ꯂꯩ ꯑꯗꯨ ꯑꯣꯏꯇꯥꯁꯨ ꯃꯣꯏꯁꯨ ꯂꯣꯟ ꯐꯥꯎꯅ ꯃꯇꯝꯗ ꯃꯅꯤꯄꯨꯔꯁꯤꯗ ꯂꯣꯏꯅ ꯃꯅꯤꯄꯨꯔꯤ ꯂꯦꯡꯒꯣꯏꯁꯇ ꯂꯣꯏꯅ ꯉꯥꯡꯉꯦ ꯑꯗꯨꯅ ꯑꯩꯈꯣꯏ ꯍꯥꯏꯔꯕꯗꯤ ꯃꯔꯣꯟ ꯈꯣꯏꯅ ꯉꯥꯡꯕꯁꯦ ꯍꯥꯏꯗꯤ ꯁꯦꯛꯃꯥꯏ ꯀꯛꯆꯤꯡ ꯑꯟꯗ꯭ꯔꯣ ꯈꯨꯔꯈꯨꯜ ꯐꯌꯦꯡꯅ ꯆꯤꯡꯕꯁꯤꯡꯁꯦ ꯃꯔꯣꯟꯁꯦ ꯃꯌꯥꯝꯒ ꯈꯔ ꯈꯦꯠꯅꯩ ꯂꯣꯟꯊꯩ ꯑꯣꯏꯅ ꯃꯔꯣꯟ ꯈꯣꯏꯅ ꯉꯥꯡꯉꯤ ꯃꯣꯏꯗꯤ